ꯆꯥꯡ ꯅꯥꯏꯅ ꯌꯣꯒ ꯇꯧꯕꯅ ꯃꯦꯜꯇꯦꯟ ꯑꯃꯁꯨꯡ ꯐꯤꯁꯤꯀꯦꯟ ꯍꯦꯜꯊ ꯑꯅꯤꯃꯛꯇ ꯀꯥꯟꯅꯕ ꯀꯌꯥ ꯄꯤꯔꯤ ꯃꯁꯤꯅ ꯏꯁꯇ꯭ꯔꯦꯁ ꯍꯟꯊꯍꯟꯕꯗ ꯐ꯭ꯂꯦꯛꯁꯁꯤꯕꯤꯂꯤꯇꯤ ꯍꯦꯟꯒꯠꯍꯟꯕꯗ ꯄꯥꯡꯒꯟ ꯁꯦꯝꯒꯠꯄꯗ ꯄꯣꯁꯇꯔ ꯐꯒꯠꯍꯟꯕꯗ ꯑꯃꯁꯨꯡ ꯑꯄꯨꯟꯕ ꯍꯛꯆꯥꯡꯒꯤ ꯑꯦꯋꯥꯔꯅꯦꯁ ꯍꯦꯟꯒꯠꯍꯟꯕꯗ ꯃꯇꯦꯡ ꯄꯥꯡꯏ ꯃꯥꯏꯟꯐꯨꯟ ꯕ꯭ꯔꯤꯊꯤꯡ ꯑꯃꯁꯨꯡ ꯃꯦꯔꯤꯠꯇꯦꯁꯟ ꯇꯦꯛꯅꯤꯛꯁꯤꯡꯒꯤ ꯈꯨꯊꯥꯡꯗ ꯌꯣꯒꯅ ꯅꯨꯡꯒꯤ ꯑꯣꯏꯕ ꯅꯨꯡꯉꯥꯏꯕ ꯑꯃꯁꯨꯡ ꯃꯦꯟꯇꯦꯜ ꯀ꯭ꯂꯦꯔꯤꯇꯤꯒꯤ ꯋꯥꯈꯜꯂꯣꯜ ꯑꯃ ꯁꯦꯝꯒꯠꯂꯤ ꯃꯁꯤꯅ ꯋꯥꯈꯜ ꯋꯥꯕ ꯑꯃꯁꯨꯡ ꯋꯥꯈꯜ ꯅꯨꯡꯉꯥꯏꯇꯕ ꯍꯟꯊꯍꯟꯕꯗ ꯃꯇꯦꯡ ꯄꯥꯡꯏ ꯐꯤꯖꯤꯀꯦꯟ ꯄꯣꯁꯇꯔꯤꯡ ꯑꯁꯤꯅ ꯕꯦꯂꯦꯟꯁ ꯇꯧꯔꯒ ꯊꯝꯕꯗ ꯃꯇꯦꯡ ꯑꯣꯏ ꯏꯁꯇꯦꯕ꯭ꯂꯤꯇꯤ ꯑꯃꯁꯨꯡ ꯏꯟꯗꯨꯔꯦꯟꯁ ꯍꯦꯟꯒꯠꯍꯟꯂꯤ ꯃꯁꯤꯒ ꯂꯣꯏꯅꯅ ꯁꯔꯀꯨꯂꯦꯁꯟ ꯑꯃꯁꯨꯡ ꯗꯤꯇꯣꯁꯤꯐꯤꯀꯦꯁꯟ ꯊꯧꯒꯠꯂꯤ ꯃꯁꯤꯒꯤ ꯃꯊꯛꯇ ꯌꯣꯒꯅ ꯃꯁꯥꯅ ꯔꯤꯐ꯭ꯂꯦꯛꯁꯟ ꯑꯃꯁꯨꯡ ꯏꯟꯇ꯭ꯔꯣꯁꯄꯦꯛꯁꯟꯅ ꯄꯨꯛꯅꯤꯡ ꯊꯧꯒꯠꯂꯤ ꯃꯁꯤꯅ ꯋꯥꯈꯜ ꯍꯛꯆꯥꯡ ꯑꯃꯁꯨꯡ ꯊꯋꯥꯏꯒꯤ ꯃꯔꯛꯇ ꯍꯦꯟꯅ ꯂꯨꯔꯕ ꯃꯦꯟ ꯑꯃ ꯁꯦꯝꯒꯠꯂꯤ ꯌꯣꯒꯕꯨ ꯅꯨꯡꯇꯤꯒꯤ ꯄꯨꯁꯤꯗ ꯍꯦꯟꯅ ꯔꯤꯁꯥꯏꯂꯦꯟꯁꯁꯦꯟꯁ ꯏꯃꯣꯁꯅꯦꯜ ꯐꯒꯠꯍꯟꯂꯤ ꯑꯃꯁꯨꯡ ꯋꯥꯈꯜ ꯋꯥꯕ ꯑꯃꯁꯨꯡ ꯂꯩꯕꯒꯤ ꯋꯥꯈꯜꯂꯣꯜ ꯍꯪꯒꯠꯍꯟꯕꯗ ꯉꯝꯃꯤ